ꯃꯤꯊꯨꯡꯂꯦꯟꯁꯤꯡ ꯂꯥꯛꯄ ꯃꯇꯝꯗ ꯑꯩꯅ ꯄꯨꯅꯤꯡꯕ ꯃꯐꯝꯁꯤꯡꯗꯤ ꯀꯛꯆꯤꯡ ꯒꯥꯔꯗꯦꯟ ꯃꯔꯝꯗꯤ ꯀꯛꯆꯤꯡ ꯒꯥꯔꯗꯦꯟꯗꯗꯤ ꯌꯦꯡꯕ ꯃꯇꯝꯗ ꯀꯛꯆꯤꯡꯒꯤ ꯑꯀꯣꯏꯕ ꯐꯖꯕ ꯂꯩꯇꯦꯡ ꯄꯥꯠ ꯇꯨꯔꯦꯟ ꯆꯤꯡ ꯃꯌꯥꯝ ꯑꯃ ꯎꯕ ꯐꯪꯉꯤ ꯑꯃꯗꯤ ꯑꯔꯤꯕ ꯀꯛꯆꯤꯡ ꯀꯩꯊꯦꯜꯕꯨꯁꯨ ꯄꯨꯔꯒ ꯄꯨꯜꯂꯤꯕ ꯀꯥꯡꯂꯨꯞ ꯃꯌꯥꯝ ꯑꯃ ꯎꯍꯟꯕ ꯐꯪꯉꯤ ꯄꯣꯠ ꯆꯩ ꯃꯌꯥꯝ ꯑꯃꯁꯨ ꯑꯩꯈꯣꯏꯅ ꯂꯩꯕ ꯐꯪꯉꯤ ꯂꯣꯏꯅ ꯂꯣꯏꯅꯅ ꯏꯕꯨꯙꯧ ꯈꯝꯂꯥꯡꯕ ꯂꯩꯀꯣꯜꯁꯨ ꯄꯨꯅꯤꯡꯉꯤ ꯃꯔꯝꯗꯤ ꯏꯕꯨꯙꯧ ꯈꯝꯂꯥꯡꯕ ꯑꯁꯤ ꯀꯛꯆꯤꯡꯒꯤ ꯃꯔꯨꯑꯣꯏꯕ ꯂꯥꯏꯐꯝꯂꯦꯟ ꯑꯃꯁꯨ ꯑꯣꯏ ꯑꯗꯨꯒ ꯀꯛꯆꯤꯡꯒꯤ ꯃꯁꯛ ꯑꯃꯁꯨ ꯇꯥꯛꯄꯤꯔꯤꯕ ꯂꯥꯏꯐꯝ ꯑꯃꯅꯤ ꯂꯧꯁꯤꯄꯥꯠ ꯑꯃꯗꯤ ꯆꯤꯡꯉꯥꯐꯝ ꯍꯥꯏꯔꯤꯕ ꯃꯐꯝ ꯑꯁꯤꯅ ꯃꯅꯤꯄꯨꯔꯒꯤ ꯑꯃꯗꯤ ꯀꯛꯆꯤꯡꯒꯤ ꯑꯣꯏꯔꯤꯕ ꯏꯊꯩ ꯂꯧꯈꯣꯡꯒꯤ ꯃꯐꯝ ꯃꯌꯥꯝ ꯑꯃ ꯃꯣꯏꯅ ꯁꯛ ꯇꯥꯛꯄꯤ ꯂꯜꯂꯣꯟ ꯏꯇꯤꯛꯀꯤ ꯍꯥꯏꯔꯒꯗꯤ ꯃꯣꯔꯦꯗ ꯃꯣꯔꯦꯅ ꯁꯛ ꯇꯥꯛꯄꯤ ꯃꯔꯝ ꯃꯌꯥꯝ ꯑꯁꯤꯅ ꯃꯤꯊꯨꯡꯂꯦꯟ ꯂꯥꯛꯄꯁꯤꯡꯕꯨ ꯑꯩꯈꯣꯏꯅ ꯋꯦꯜꯀꯝ ꯇꯧꯗꯨꯅ ꯃꯐꯝꯁꯤꯡꯁꯤꯗ ꯑꯩꯈꯣꯏꯕꯨ ꯇꯨꯔꯤꯖꯝ ꯑꯃ ꯑꯣꯏꯅ ꯑꯩꯈꯣꯏꯅ ꯁꯛ ꯇꯥꯛꯄ ꯑꯣꯏꯅ ꯑꯩꯈꯣꯏꯅ ꯄꯨꯕꯤ